ꯑꯉꯥꯡ ꯑꯣꯏꯔꯤꯀꯥꯟꯗ ꯑꯩꯈꯣꯏꯅ ꯇꯝꯈꯤꯕ ꯑꯦꯁꯤꯌꯟ ꯑꯃꯁꯨꯡ ꯃꯦꯗꯕꯦꯜ ꯄꯦꯔꯠꯀꯤ ꯅꯤꯡꯊꯧꯁꯤꯡꯒꯤ ꯋꯥꯔꯤ ꯍꯥꯏꯔ ꯃꯇꯝꯗ ꯆꯟꯗ꯭ꯔꯒꯨꯞꯇ ꯍꯥꯏꯔꯤꯁꯦ ꯆꯟꯗ꯭ꯔꯒꯨꯞꯇ ꯃꯧꯔꯤꯌꯥ ꯍꯥꯏꯔꯤꯁꯦ ꯊ꯭ꯔꯤ ꯐꯣꯔꯇꯤ ꯕꯤ ꯁꯤꯗ ꯄꯣꯛꯈꯤꯕ ꯃꯥꯁꯤ ꯕꯤꯍꯥꯔꯒꯤ ꯗꯤꯁꯇ꯭ꯔꯤꯛ ꯑꯃꯗ ꯃꯍꯥꯛꯅ ꯃꯧꯔꯤꯌꯥ ꯗꯥꯏꯅꯦꯁꯇꯤ ꯍꯥꯏꯁꯦ ꯃꯥꯅ ꯄꯨꯊꯣꯛꯈꯤꯌꯦꯕ ꯆꯍꯤ ꯀꯨꯟꯃꯨꯛ ꯃꯍꯥꯛꯅ ꯁꯥꯁꯟ ꯇꯧꯔꯕ ꯃꯇꯨꯡꯗ ꯃꯥꯒꯤ ꯀꯅꯥꯒꯤ ꯃꯈꯥꯗ ꯀꯅꯥꯒꯤ ꯂꯨꯆꯤꯡꯄꯨꯔꯦꯜ ꯃꯈꯥꯗ ꯑꯐꯥꯎꯕ ꯏꯀꯅꯃꯤꯛꯁ ꯏꯁꯀꯣꯂꯥꯔ ꯐꯤꯂꯣꯖꯣꯐꯔ ꯑꯁꯤ ꯕ꯭ꯔꯍꯃꯤꯟ ꯆꯅꯀ꯭ꯌꯥ ꯍꯥꯏꯔꯤꯁꯤꯗꯒꯤ ꯃꯥꯒꯤ ꯃꯈꯥꯗꯒꯤ ꯃꯥꯅ ꯂꯨꯆꯤ ꯄꯨꯔꯦꯜ ꯑꯁꯤꯗ ꯇꯥꯛꯑ ꯃꯇꯨꯡꯗ ꯈꯪꯉ ꯃꯇꯨꯡꯗ ꯃꯧꯔꯤꯌꯥ ꯗꯥꯏꯅꯥꯁꯇꯤꯁꯤ ꯃꯥꯅ ꯄꯨꯊꯣꯛꯈꯤ ꯃꯍꯥꯛꯁꯤ ꯏꯟꯗꯤꯌꯥꯒꯤ ꯑꯍꯥꯟꯕ ꯅꯤꯡꯊꯧꯅꯤ ꯍꯥꯏꯔꯒꯁꯨ ꯂꯧꯅꯩꯑꯦꯕ ꯃꯍꯥꯛꯅ ꯃꯍꯥꯛꯅ ꯑꯩꯈꯣꯏꯒꯤ ꯃꯆꯦꯠ ꯃꯆꯦꯠ ꯅꯤꯡꯊꯧ ꯁꯝꯔꯥꯏꯖ ꯃꯆꯦꯠ ꯃꯆꯦꯠꯁꯦ ꯑꯄꯤꯛ ꯑꯄꯤꯛꯄ ꯃꯌꯥꯝꯁꯤꯡꯁꯤ ꯄꯨꯟꯁꯟꯕ ꯃꯆꯦꯠ ꯃꯆꯦꯠꯁꯤꯡꯁꯤ ꯂꯧꯁꯜꯂꯛꯑꯒ ꯑꯆꯧꯕ ꯗꯥꯏꯅꯥꯁꯇꯤ ꯑꯃ ꯑꯆꯧꯕ ꯁꯝꯔꯥꯏꯖ ꯑꯃ ꯃꯥꯅ ꯄꯨꯟꯁꯜꯂ ꯁꯥꯗꯣꯛꯑꯝꯃꯦꯕ ꯄꯨꯟꯁꯜꯂꯝꯃꯦꯕ ꯃꯍꯥꯛꯀꯤ ꯕꯥꯎꯟꯗꯔꯤ ꯑꯁꯤ ꯑꯕꯘꯥꯅꯤꯁꯇꯥꯟꯐꯥꯎ ꯁꯟꯗꯣꯛꯑꯝꯃꯤ ꯑꯕꯘꯥꯅꯤꯁꯇꯥꯟꯗꯒꯤ ꯍꯦꯟꯗꯣꯛꯇꯅ ꯀꯩ ꯄꯥꯔꯁꯤꯌꯥ ꯄꯥꯔꯁꯤꯌꯥ ꯍꯧꯖꯤꯛ ꯍꯧꯖꯤꯛ ꯂꯩꯔꯤꯕ ꯏꯔꯥꯟꯁꯤꯒꯤ ꯃꯆꯤꯟꯁꯤ ꯁꯤꯐꯧ ꯕꯥꯎꯟꯗꯔꯤ ꯃꯁꯤ ꯁꯤꯐꯧ ꯁꯟꯗꯣꯛꯑꯝꯃꯦꯕ ꯃꯊꯪ ꯃꯊꯪꯒꯤꯗ ꯁꯥꯍꯥꯖꯍꯥꯟ ꯍꯥꯏꯁꯦ ꯁꯍꯥꯖꯍꯥꯟꯁꯤ ꯐꯤꯞꯇꯤꯟ ꯅꯥꯏꯟꯇꯤ ꯇꯨꯗ ꯄꯣꯛꯏ ꯑꯗꯨꯒ ꯁꯤꯛꯁꯇꯤꯟ ꯁꯤꯛꯁꯇꯤ ꯁꯤꯛꯁꯇ ꯁꯤꯈꯤ ꯁꯍꯥꯖꯍꯥꯟꯁꯤ ꯃꯨꯒꯜ ꯃꯨꯒꯜꯒꯤ ꯅꯤꯡꯊꯧ ꯑꯃꯅꯤ ꯃꯍꯥꯛꯅ ꯃꯍꯥꯛꯀꯤ ꯃꯥꯒꯤ ꯃꯣꯅꯨꯃꯦꯟ ꯃꯌꯥꯝꯁꯤꯡꯁꯤ ꯑꯩꯈꯣꯏꯒꯤ ꯔꯦꯠ ꯐꯣꯔꯠ ꯖꯍꯥꯟ ꯃꯣꯛꯁ ꯇꯥꯖ ꯃꯍꯜ ꯇꯥꯖ ꯃꯍꯜꯁꯤꯅ ꯃꯍꯥꯛꯀꯤ ꯅꯨꯄꯤ ꯃꯝꯇꯥꯖ ꯍꯥꯏꯔꯤꯁꯦ ꯃꯍꯥꯛꯅ ꯑꯩꯈꯣꯏꯅ ꯑꯩꯒꯤ ꯑꯩꯈꯣꯏꯒꯤ ꯅꯨꯄꯤ ꯅꯨꯡꯁꯤꯕꯗꯒꯤ ꯍꯦꯟꯗꯣꯛꯇꯅ ꯇꯥꯖ ꯃꯍꯥꯛꯀꯤ ꯅꯨꯄꯤ ꯅꯨꯡꯁꯤꯕ ꯁꯤ ꯍꯦꯟꯃꯟꯒꯤꯕꯅ ꯇꯥꯖ ꯃꯍꯜꯁꯤ ꯁꯥꯈꯤ ꯃꯥꯁꯦ ꯃꯁꯤꯅ ꯄ꯭ꯔꯤꯊꯤꯕꯤ ꯄꯨꯝꯅꯃꯛꯀꯤ ꯍꯧꯖꯤꯛ ꯑꯉꯛꯄ ꯑꯃ ꯑꯩꯈꯣꯏꯒꯤ ꯑꯉꯛꯄ ꯇꯔꯦꯠꯀꯤ ꯃꯅꯨꯡꯗ ꯇꯥꯖ ꯃꯍꯜꯁꯤ ꯆꯜꯂꯤꯕꯅꯦꯕ ꯑꯗꯨꯅ ꯄ꯭ꯔꯤꯊꯤꯕꯤ ꯄꯨꯝꯅꯃꯛꯀꯤ ꯚꯤꯖꯤꯇꯔ ꯃꯌꯥꯝꯁꯤꯡꯁꯤꯅ ꯂꯥꯛꯑꯒ ꯍꯧꯖꯤꯛ ꯑꯩꯈꯣꯏꯅ ꯌꯦꯡꯅꯔꯤꯕꯅꯦꯕ ꯇꯥꯖ ꯃꯍꯜꯁꯤ ꯑꯗꯨꯒ ꯀꯔꯤꯕ ꯁꯍꯥꯖꯍꯥꯟꯅ ꯃꯍꯥꯛꯀꯤ ꯅꯨꯄꯤ ꯃꯝꯇꯥꯖꯀꯤꯗꯃꯛꯇ ꯁꯥꯈꯤꯕꯅꯤ ꯍꯥꯏꯕꯁꯤ ꯃꯁꯤꯒꯤ ꯃꯦꯃꯣꯔꯤꯁꯤꯡꯁꯤ ꯄ꯭ꯔꯤꯊꯤꯕꯤꯒꯤ ꯄ꯭ꯔꯖꯥ ꯄꯨꯝꯅꯃꯛꯇꯨꯅ ꯂꯣꯏꯅ ꯈꯪꯈꯜꯂꯤ ꯃꯥ ꯇꯥꯖ ꯃꯍꯜꯁꯤ ꯀꯃꯥꯏꯅ ꯁꯥꯒꯦ ꯍꯥꯏꯕꯗ ꯃꯥꯒꯤ ꯃꯥꯁꯟꯁꯤꯡꯅ ꯁꯥꯔꯤꯅꯦꯕ ꯃꯥꯔꯕꯜꯁꯤꯡꯅ ꯂꯪꯉꯒ ꯍꯧꯖꯤꯛ